ꯑꯍꯜ ꯑꯣꯏꯔꯕ ꯃꯤꯔꯣꯜꯁꯤꯡꯁꯤꯅ ꯑꯩꯈꯣꯏ ꯅꯍꯥꯗꯒꯤ ꯅꯍꯥ ꯑꯣꯏꯔꯤꯕ ꯃꯤꯔꯣꯜꯁꯤꯡꯗꯒꯤ ꯂꯥꯏꯅꯤꯡ ꯂꯥꯏꯁꯣꯟꯗ ꯍꯦꯟꯅ ꯂꯥꯏꯅꯤꯡ ꯂꯥꯏꯁꯣꯟꯗ ꯆꯠꯂꯝꯃꯤ ꯃꯈꯣꯏꯅ ꯍꯦꯟꯅ ꯊꯥꯖꯔꯝꯃꯤ ꯍꯥꯏꯗꯤ ꯍꯧꯖꯤꯛ ꯂꯩꯔꯤꯕ ꯑꯉꯥꯡꯁꯤꯡꯁꯤꯗꯤ ꯑꯩꯈꯣꯏꯒꯤ ꯑꯍꯟꯁꯤꯡ ꯑꯍꯟꯁꯤꯡꯅ ꯇꯧꯕꯤꯔꯝꯃꯤꯕꯁꯤꯡꯒꯤ ꯍꯥꯟꯅ ꯑꯩꯈꯣꯏꯒꯤ ꯃꯩꯇꯩꯒꯤꯗꯕꯨ ꯍꯥꯏꯔꯁꯨ ꯉꯟꯅ ꯍꯧꯒꯠꯂꯒ ꯗꯨꯞ ꯊꯥꯎꯃꯩ ꯊꯥꯟꯕ ꯗꯨꯞ ꯊꯥꯎꯃꯩ ꯑꯗꯨꯃꯥꯏꯅ ꯁꯨꯃꯥꯡ ꯌꯦꯅꯈꯥ ꯁꯦꯡꯗꯣꯛ ꯈꯣꯠꯇꯣꯛꯄ ꯑꯗꯨꯝꯕꯁꯦ ꯍꯧꯖꯤꯛꯀꯥꯟꯗꯒꯤ ꯑꯩꯈꯣꯏ ꯍꯥꯟꯅꯒꯨꯝꯗꯤ ꯇꯧꯗ꯭ꯔꯦ ꯍꯥꯏꯗꯤ ꯍꯧꯖꯤꯛꯀꯥꯟ ꯑꯉꯥꯡ ꯆꯠꯅꯔꯤꯕ ꯑꯉꯥꯡꯁꯤꯡꯁꯤꯗꯤ ꯑꯗꯨꯃꯥꯏꯅ ꯇꯧꯗꯦ ꯍꯥꯏꯗꯤ ꯃꯋꯥ ꯂꯧꯕꯤꯗꯦ ꯍꯥꯏ ꯇꯥꯔꯦ ꯑꯗꯨꯗ ꯇꯧꯕ ꯈꯔꯗꯤ ꯑꯗꯨꯝ ꯇꯧꯏ ꯑꯗꯨꯝ ꯑꯩꯈꯣꯏꯒꯤ ꯑꯗꯨꯃꯥꯏꯅ ꯑꯋꯣꯟꯕꯁꯤ ꯈꯔ ꯎꯏ